ꯑꯩꯅ ꯑꯣꯟꯂꯥꯏꯟꯗꯒꯤ ꯃꯦꯀꯞꯀꯤ ꯄꯣꯠ ꯑꯃ ꯀꯛꯄꯅꯦ ꯑꯗꯣ ꯌꯧꯔꯛꯄ ꯀꯥꯟꯗ ꯑꯣꯟꯅ ꯇꯩꯅꯅ ꯌꯧꯔꯛꯑꯦ ꯑꯗꯨꯒ ꯊꯥꯎ ꯃꯃꯟꯁꯨ ꯄꯤꯌꯣꯅ ꯍꯥꯏꯔꯦ ꯑꯗꯣ ꯑꯩꯅ ꯅꯝꯐꯨꯗ ꯃꯦꯀꯞꯀꯤ ꯄꯣꯠꯇꯨ ꯂꯧꯍꯧꯔꯦ ꯑꯗꯨꯒ ꯍꯥꯡꯗꯣꯛꯑꯒ ꯌꯦꯡꯕ ꯀꯥꯟꯗ ꯑꯣꯟꯅ ꯇꯩꯅꯔꯝꯃꯦ ꯐꯣꯟꯗ ꯎꯈꯤꯕ ꯄꯣꯠꯇꯨꯒ ꯌꯥꯝꯅ ꯈꯦꯅꯔꯝꯃꯦ ꯀꯥꯏꯔꯒꯁꯨ ꯂꯥꯛꯑꯦ ꯃꯁꯤ ꯋꯦꯕꯁꯥꯏꯠꯇ ꯆꯪꯉꯒ ꯍꯟꯒꯗ꯭ꯔꯥꯗꯨ ꯍꯟꯕ ꯃꯇꯝꯗꯅ ꯀꯌꯥꯝ ꯀꯨꯏꯅ ꯆꯪꯗꯣꯔꯤꯕ ꯅꯠꯇ꯭ꯔꯒꯅ ꯄꯩꯁꯥꯗꯣ ꯍꯜꯂꯛꯀꯗ꯭ꯔꯥ ꯃꯇꯝꯗꯨ ꯀꯌꯥꯝ ꯀꯨꯏꯅ ꯆꯪꯒꯗꯒꯦ ꯄꯣꯠ ꯑꯐꯕ ꯀꯛꯄ ꯑꯅꯧꯕ ꯀꯛꯈꯤꯕ ꯀꯥꯟꯗ ꯑꯃꯨꯛ ꯃꯇꯝꯗꯨ ꯁꯥꯡꯅ ꯂꯩꯔꯒ ꯂꯥꯛꯇꯣꯏꯔ ꯅꯠꯇ꯭ꯔꯒꯅ ꯊꯨꯅ ꯌꯧꯔꯛꯀꯗ꯭ꯔꯥ ꯑꯗꯨ ꯈꯪꯅꯤꯡꯕ